ꯏꯃꯨꯡ ꯃꯅꯨꯡ ꯑꯃꯁꯨꯡ ꯃꯔꯨꯞ ꯃꯄꯥꯡꯁꯤꯡꯒ ꯂꯣꯏꯅꯅ ꯑꯗꯨꯝ ꯀꯗꯥꯏꯗ ꯄꯤꯛꯅꯤꯛ ꯆꯠꯄꯒꯦ ꯍꯥꯏꯔꯗꯤ ꯑꯩꯈꯣꯏꯁꯦ ꯑꯗꯣ ꯅꯥꯃꯩꯖꯣ ꯀꯧꯕ ꯑꯩꯈꯣꯏ ꯖꯤꯂꯥꯗ ꯈ꯭ꯋꯥꯏꯗꯒꯤ ꯃꯃꯤꯡ ꯆꯠꯄ ꯅꯥꯃꯩꯖꯣꯗꯁꯨ ꯆꯠꯂꯦ ꯑꯃꯨꯛꯀ ꯃꯃꯤꯡ ꯆꯠꯄ ꯖꯥꯃꯤ ꯚꯦꯜꯂꯤꯗ ꯆꯠꯂꯦ ꯖꯥꯃꯤ ꯚꯦꯜꯂꯤꯗ ꯑꯩꯈꯣꯏꯅ ꯇꯣꯏꯅ ꯇꯣꯏꯅ ꯆꯠꯂꯦ ꯀꯩꯒꯤꯅꯣ ꯍꯥꯏꯔꯗꯤ ꯅꯥꯃꯩꯖꯣꯗ ꯅꯨꯡꯉꯥꯏ ꯑꯗꯨꯕꯨ ꯈꯔ ꯂꯥꯞꯄꯦ ꯖꯥꯃꯤ ꯚꯦꯜꯂꯤꯅ ꯑꯩꯈꯣꯏ ꯅꯥꯛꯇ ꯂꯩꯕꯅꯤꯅ ꯑꯗꯨꯝ ꯆꯠꯂꯒ ꯆꯥꯛꯀꯨꯝꯕ ꯊꯣꯡꯂꯒ ꯄꯨꯁꯤꯜꯂꯒ ꯆꯥꯔꯒ ꯑꯉꯥꯡꯕꯨꯁꯨ ꯄꯨꯔꯒ ꯁꯥꯟꯅꯍꯜꯂꯒ ꯑꯗꯨꯃꯥꯏꯅ ꯇꯧꯋꯦ ꯑꯩꯈꯣꯏꯅ ꯑꯗꯨ ꯖꯥꯃꯤ ꯚꯦꯜꯂꯤꯗ ꯑꯩꯈꯣꯏꯅ ꯁꯤꯅꯔꯤꯗꯨ ꯃꯐꯝꯗꯣ ꯌꯥꯝ ꯐꯖꯩꯌꯦ ꯅꯥꯃꯩꯖꯣꯗꯁꯨ ꯌꯥꯝ ꯐꯖꯩꯌꯦ ꯑꯗꯨꯒꯤ ꯑꯩꯈꯣꯏꯅ ꯑꯗꯨꯝ ꯃꯄꯥꯟꯗ ꯆꯠꯇꯕꯁꯨ ꯅꯨꯡꯉꯥꯏꯇꯕꯅꯤꯅ ꯑꯗꯨꯝ ꯆꯠꯂꯒ ꯀꯣꯏꯔꯒ ꯑꯗꯨꯝ ꯂꯩꯕꯅꯤ ꯑꯁꯤ ꯑꯅꯤꯒꯤ ꯃꯐꯝꯁꯦ ꯁꯤ ꯑꯅꯤ ꯑꯩꯅ ꯍꯥꯏꯕ ꯑꯁꯦ ꯑꯅꯤ ꯃꯐꯝꯁꯦ ꯃꯤ ꯌꯥꯝ ꯆꯠꯄꯅꯤ ꯑꯥ ꯏꯝꯐꯥꯜ ꯃꯤꯁꯨ ꯂꯥꯛꯑꯦ ꯇꯥꯡꯈꯨꯜ ꯃꯤꯁꯨ ꯂꯥꯛꯑꯦ ꯎꯈ꯭ꯔꯨꯜꯗ ꯂꯩꯕ ꯃꯤꯁꯨ ꯂꯥꯛꯑꯦ ꯇꯥꯃꯦꯡꯂꯣꯡꯗ ꯂꯩꯕꯁꯨ ꯃꯤ ꯑꯗꯨꯝ ꯂꯥꯛꯑꯦ ꯑꯗꯨꯒꯤ ꯑꯁꯤ ꯃꯐꯝꯁꯦ ꯅꯥꯃꯩꯖꯣ ꯍꯥꯏꯕꯗꯣ ꯑꯗꯨꯗ ꯃꯤꯅ ꯌꯥꯝ ꯆꯠꯅꯩ ꯑꯗꯨ ꯖꯥꯃꯤ ꯚꯦꯜꯂꯤꯁꯨ ꯆꯠꯅꯩ ꯑꯗꯨꯕꯨ ꯅꯥꯃꯩꯖꯣꯅ ꯍꯦꯟꯅ ꯆꯠꯅꯩ ꯑꯗꯨꯒꯤ ꯑꯩꯈꯣꯏꯁꯦ ꯑꯩꯁꯦ ꯅꯥꯃꯩꯖꯣꯗ ꯍꯟꯗꯛꯀꯤ ꯆꯍꯤꯗ ꯃꯔꯤꯃꯛ ꯆꯠꯈ꯭ꯔꯦ ꯑꯗꯨ ꯖꯥꯃꯤ ꯚꯦꯜꯂꯤꯗꯗꯤ ꯇꯣꯏꯅ ꯆꯠꯄꯅꯤꯅ ꯇꯔꯥꯁꯨ ꯁꯨꯕ ꯌꯥꯔꯦ ꯑꯗꯨꯒꯤ ꯍꯣꯏ ꯑꯗꯨꯝ ꯆꯠꯂꯦ ꯑꯗꯨꯋꯥꯏꯗ